ꯌꯣꯒꯗ ꯑꯩꯅ ꯄꯥꯝꯖꯕ ꯄꯣꯁ ꯑꯗꯨꯗꯤ ꯆꯥꯏ ꯄꯣꯁꯅꯤ ꯄꯣꯁ ꯑꯁꯤꯅ ꯑꯩꯒꯤ ꯇꯦꯟꯁꯟ ꯂꯩꯕ ꯋꯥꯈꯜ ꯅꯨꯡꯉꯥꯏꯇꯕ ꯇꯨꯝꯕ ꯌꯥꯗꯕ ꯕꯤ ꯄꯤ ꯅꯣꯔꯃꯦꯜ ꯂꯩꯍꯟꯕ ꯗꯥꯏꯚꯦꯇꯤꯁ ꯑꯃꯗꯤ ꯂꯩꯔꯤꯕ ꯑꯅꯥꯕ ꯈꯨꯗꯤꯡꯃꯛꯄꯨ ꯀꯟꯇ꯭ꯔꯣꯜꯗ ꯊꯝꯕ ꯉꯝꯕ ꯀꯥꯟꯅꯕ ꯀꯌꯥ ꯑꯃꯁꯨ ꯄꯤꯔꯤ ꯃꯁꯤꯒꯤ ꯄꯣꯁ ꯑꯁꯤ ꯁꯣꯔꯗ ꯁꯥꯟꯅꯕ ꯃꯁꯥꯟꯅ ꯑꯃ ꯑꯣꯏꯕꯅ ꯑꯩꯗꯤ ꯋꯦꯠ ꯂꯣꯁ ꯑꯣꯏꯍꯟꯕꯗ ꯑꯃꯗꯤ ꯇꯨꯝꯕ ꯌꯥꯗꯕ ꯑꯍꯤꯡ ꯀꯌꯥ ꯑꯃ ꯇꯨꯝꯕ ꯌꯥꯗꯕ ꯑꯗꯨꯗ ꯀꯥꯟꯅꯕ ꯀꯌꯥ ꯑꯃ ꯄꯤꯔꯤ ꯇꯨꯝꯕ ꯌꯥꯍꯟꯕꯒꯤ ꯀꯥꯟꯅꯕ ꯄꯤꯔꯤ ꯀꯣꯛꯇ ꯋꯥꯈꯜ ꯅꯨꯡꯉꯥꯏꯇꯕ ꯃꯦꯟꯇꯦꯜꯂꯤ ꯄ꯭ꯔꯣꯕ꯭ꯂꯦꯝ ꯂꯩꯕꯁꯤꯡꯁꯨ ꯃꯁꯤꯒꯤ ꯄꯣꯁ ꯑꯁꯤ ꯅꯣꯡꯃꯗ ꯃꯤꯅꯤꯠ ꯃꯉꯥ ꯅꯠꯇ꯭ꯔꯒ ꯃꯤꯅꯤꯠ ꯇꯔꯥ ꯇꯧꯕ ꯃꯇꯝꯗ ꯊꯥ ꯑꯃꯒꯤ ꯃꯅꯨꯡꯗ ꯏꯝꯄ꯭ꯔꯨꯞ ꯑꯗꯨꯛꯀꯤ ꯃꯇꯤꯛ ꯑꯣꯏꯕ ꯄꯣꯁ ꯃꯈꯜ ꯑꯃꯅꯤ ꯄꯣꯁ ꯑꯁꯤ ꯃꯇꯝ ꯈꯨꯗꯤꯡꯃꯛꯇ ꯑꯩꯈꯣꯏꯅ ꯀꯥꯎꯗꯅ ꯇꯧꯕ ꯐꯩ ꯄꯣꯁ ꯑꯁꯤ ꯇꯧꯕꯅ ꯑꯩꯒꯤ ꯑꯅꯥꯕ ꯈꯨꯗꯤꯡꯃꯛ ꯀꯟꯇ꯭ꯔꯣꯜꯗ ꯍꯥꯏꯕꯗꯤ ꯂꯩꯔꯤꯕ ꯕꯤ ꯄꯤ ꯑꯣꯏꯒꯦꯔ ꯗꯥꯏꯚꯦꯇꯤꯁ ꯑꯣꯏꯒꯦꯔ ꯀꯣꯛꯀꯤ ꯄ꯭ꯔꯣꯕ꯭ꯂꯦꯝ ꯑꯣꯏꯒꯦꯔ ꯇꯨꯝꯕ ꯌꯥꯗꯕ ꯑꯁꯤꯒꯨꯝꯕ ꯑꯁꯤꯅ ꯀꯥꯟꯅꯕ ꯀꯌꯥ ꯑꯃ ꯄꯤꯔꯤ ꯃꯔꯝ ꯑꯗꯨꯅ ꯄꯣꯁ ꯑꯁꯤ ꯇꯧꯕꯤꯌꯨ ꯍꯥꯏꯗꯨꯅ ꯍꯥꯏꯖꯔꯤ